ꯈꯨꯡꯒꯪ ꯑꯃꯁꯨꯡ ꯁꯍꯔꯗ ꯁꯟꯗꯣꯔꯛꯄ ꯂꯩꯅꯥꯁꯤꯡꯒꯤ ꯃꯇꯥꯡꯗ ꯈꯦꯠꯅꯕꯁꯤꯡ ꯑꯗꯨꯗꯤ ꯈꯨꯡꯒꯪꯗꯗꯤ ꯃꯤꯁꯤꯡ ꯑꯁꯤ ꯑꯌꯥꯝꯕꯅ ꯚꯥꯞ ꯇꯥꯅꯗꯦ ꯑꯍꯜ ꯑꯣꯏꯔꯕꯁꯨ ꯑꯉꯥꯡ ꯑꯣꯏꯔꯕꯁꯨ ꯑꯗꯨꯅ ꯂꯥꯏꯅꯥ ꯑꯗꯨ ꯌꯥꯝꯅ ꯊꯨꯅ ꯁꯟꯗꯣꯛꯑꯦ ꯑꯗꯨꯒ ꯁꯍꯔꯗꯅ ꯃꯤ ꯑꯌꯥꯝꯕꯅ ꯑꯉꯥꯡ ꯑꯍꯜꯁꯤꯡ ꯚꯥꯞ ꯇꯥꯅꯩ ꯑꯗꯨꯅ ꯂꯥꯏꯅꯥ ꯑꯗꯨ ꯁꯟꯗꯣꯔꯛꯄ ꯃꯇꯝꯗ ꯌꯥꯝꯅ ꯃꯇꯝ ꯃꯤ ꯌꯥꯝꯅ ꯁꯟꯗꯣꯛꯄ ꯉꯝꯗꯦ ꯈꯨꯡꯒꯪꯗꯗꯤ ꯌꯥꯝꯅ ꯂꯥꯏꯔꯕ ꯑꯃꯗꯤ ꯑꯋꯥ ꯑꯅꯥ ꯀꯌꯥ ꯂꯩꯕ ꯃꯔꯝꯅ ꯍꯤꯗꯥꯛ ꯐꯪꯂꯕꯁꯨ ꯂꯩꯅꯕ ꯁꯦꯜ ꯂꯩꯇꯕꯒꯤ ꯃꯔꯝꯗꯒꯤ ꯂꯥꯏꯅꯥ ꯑꯗꯨ ꯄꯥꯛꯁꯟꯅ ꯑꯗꯨꯝꯃꯛ ꯁꯟꯗꯣꯛꯄ ꯌꯥꯎꯅꯈꯤ ꯂꯥꯏꯅꯥ ꯃꯃꯤꯡ ꯑꯃ ꯍꯥꯏꯔꯕꯗ ꯏꯁꯃꯣꯜ ꯄꯣꯛꯁ ꯂꯥꯏ ꯊꯣꯛꯄ ꯃꯤ ꯑꯃꯗꯒꯤ ꯑꯃꯗ ꯑꯗꯨꯝꯃꯛ ꯅꯛꯁꯤꯟꯅꯔꯕ ꯃꯇꯝꯗ ꯂꯧꯅꯩ ꯃꯔꯛ ꯑꯁꯤꯅ ꯈꯨꯡꯒꯪꯗꯅ ꯚꯥꯞ ꯇꯥꯗꯕꯅꯤꯅ ꯈꯨꯡꯒꯪꯗꯅ ꯍꯦꯟꯅ ꯂꯥꯏꯅꯥ ꯁꯟꯗꯣꯛꯄ ꯍꯦꯜꯂꯤ